ꯁꯤꯡꯖꯨ ꯕꯣꯔꯥ ꯂꯩꯒꯗ꯭ꯔꯣ ꯏꯅꯦ ꯑꯣ ꯌꯥꯔꯦ ꯌꯥꯔꯦ ꯆꯥꯛꯇꯤ ꯌꯥꯔꯅꯤ ꯑꯩ ꯁꯤꯡꯖꯨ ꯀꯨꯟꯒꯤ ꯄꯤꯕꯤꯔꯛꯑꯣ ꯑꯗꯨꯒ ꯕꯣꯔꯥ ꯇꯔꯥꯒꯤ ꯑꯃ ꯑꯗꯒꯤ ꯑꯗꯨ ꯀꯔꯤ ꯍꯧꯖꯤꯛꯀꯤꯗꯣ ꯄꯀꯧ ꯄꯀꯧꯔꯥ ꯂꯩ ꯍꯥꯏꯒꯤꯗꯥꯏꯅꯦ ꯑꯣ ꯑꯣ ꯄꯀꯧꯔꯥ ꯇꯔꯥ ꯇꯔꯥꯒꯤ ꯑꯝ ꯄꯤꯕꯤꯔꯛꯑꯣ ꯑꯣꯏ ꯌꯥꯅꯤ ꯏꯅꯦ ꯀꯩꯅꯣ ꯀꯌꯥ ꯁꯥꯍꯟꯕꯤꯔꯛꯀꯅꯣ ꯃꯣꯔꯣꯛ ꯀꯌꯥ ꯁꯥꯍꯟꯕꯤꯔꯛꯀꯅꯣ ꯑꯥ ꯑꯩꯗꯤ ꯃꯤꯃꯤ ꯀꯌꯥ ꯄꯥꯝꯗꯦ ꯆꯨꯝꯅꯒꯤ ꯃꯅꯥ ꯃꯁꯤꯡꯒꯤ ꯁꯤꯡꯖꯨꯗꯣ ꯇꯧꯕꯤꯔꯣ ꯑꯗꯨꯒ ꯀꯩꯅꯣꯁꯨ ꯊꯨꯝ ꯊꯨꯝꯁꯨ ꯌꯥꯛꯍꯟꯕꯤꯔꯛꯀꯅꯨ ꯏꯅꯦ ꯎꯝ ꯎꯝ ꯅꯠꯇꯦ ꯑꯩ ꯑꯩ ꯀꯩꯅꯣꯗ ꯑꯩ ꯀꯧꯅꯣꯗꯩꯅꯦ ꯀꯛꯆꯤꯡꯗꯩꯅꯦ ꯋꯥꯗꯅ ꯑꯗꯨ ꯑꯍ ꯁꯨꯝ ꯑꯩꯈꯣꯏ ꯃꯔꯤ ꯃꯇꯥ ꯁꯨꯝ ꯀꯩꯅꯣ ꯇꯧ ꯎꯅꯒꯦꯅ ꯂꯥꯛꯄꯅꯦ ꯑꯗꯣ ꯃꯣꯏꯒꯤ ꯄꯣꯠꯆꯩ ꯈꯔ ꯑꯉꯥꯡꯁꯤꯡꯒꯤ ꯌꯨꯝꯗ ꯀꯩ ꯀꯩꯅꯣ ꯈꯔ ꯂꯩ ꯄꯣꯠꯆꯩ ꯈꯔ ꯋꯥꯠꯂꯦꯅ ꯈꯔ ꯂꯩꯕꯣꯔꯛꯑꯣꯅ ꯑꯉꯥꯡꯒꯤ ꯄꯣꯠꯆꯩ ꯂꯩꯕ ꯆꯪꯉꯛꯄꯅꯦ ꯋꯥꯗꯅ ꯏꯅꯦ ꯏꯅꯦꯒꯤ ꯗꯨꯀꯥꯟꯗ ꯆꯪꯉꯛꯄꯅꯤꯗ ꯍꯣꯏ ꯌꯥꯅꯤ ꯌꯥꯅꯤ